ꯅꯣꯏꯒꯤ ꯔꯦꯁꯇꯨꯔꯦꯟꯗ ꯅꯍꯥꯟ ꯑꯩꯅ ꯑꯣꯗꯔ ꯇꯧꯈꯤꯕ ꯑꯆꯥ ꯑꯊꯛ ꯁꯤꯡꯁꯦ ꯑꯩꯒꯤ ꯂꯩꯐꯝ ꯆꯞ ꯆꯥꯅꯔꯦ ꯍꯥꯏꯕꯤꯗ꯭ꯔꯦ ꯑꯗꯨꯅ ꯑꯃꯨꯛ ꯅꯣꯏ ꯗ ꯊꯤꯜꯂꯛꯄ ꯃꯇꯝꯗ ꯁꯣꯏꯗꯅ ꯆꯞ ꯆꯥꯅ ꯂꯥꯛꯅꯤꯡꯉꯥꯏ ꯑꯩꯁꯦ ꯑꯅꯤꯜꯒꯤ ꯐꯥꯔꯃꯥꯁꯤꯗꯒꯤ ꯈꯔ ꯃꯅꯨꯡ ꯆꯪꯒꯅꯤ ꯌꯨꯝ ꯑꯍꯨꯝꯒꯨꯝꯕ ꯁꯨꯔꯦ ꯀꯥꯟꯗ ꯌꯦꯠꯀꯤ ꯁꯥꯏꯠꯇ ꯆꯪꯕꯤꯌꯨ ꯑꯗꯨ ꯍꯦꯛ ꯆꯪꯕ ꯀꯥꯗ ꯕꯤꯜꯗꯤꯡ ꯑꯆꯧꯕ ꯏꯁꯇꯣꯔꯤ ꯃꯉꯥ ꯂꯩꯕ ꯌꯨꯝ ꯕ꯭ꯂꯨ ꯃꯆꯥꯗꯨꯅꯤ ꯁꯣꯏꯗꯕꯤꯗ ꯊꯤꯜꯂꯛꯄꯤꯌꯨ ꯑꯣꯏꯅ ꯅꯣꯏꯗ ꯔꯤꯀ꯭ꯋꯦꯁ ꯇꯧꯖꯔꯤ